ꯎꯝ ꯍꯜꯂꯣ ꯑꯁꯤꯕꯨ ꯃꯦꯔꯤ ꯑꯣꯏꯕꯤꯔꯕ꯭ꯔꯥ ꯑꯣ ꯑꯩꯁꯦ ꯂꯤꯂꯤꯅꯦ ꯑꯩ ꯑꯁꯥꯝꯗꯒꯤꯅꯦ

ꯑꯗꯨꯗꯣ ꯑꯃꯨꯛꯇꯤ ꯚꯤꯖꯤꯠ ꯇꯧꯅꯤꯡꯕ ꯑꯗꯨꯒꯤ ꯑꯗꯨꯒꯤ ꯃꯇꯥꯡꯗ ꯑꯗꯨꯝ ꯀꯃꯥꯏ ꯇꯧꯕ꯭ꯔꯥ ꯍꯥꯏꯅ ꯑꯗꯨꯝ

ꯑꯣ ꯐꯥꯔꯁ ꯇꯨ ꯁꯕꯦꯟ ꯐꯥꯎꯁꯦ ꯑꯣ ꯑꯣ ꯑꯠꯁꯥ

ꯑꯣ ꯑꯣ ꯍꯣꯏ ꯑꯗꯣ ꯅꯦꯛꯁ ꯃꯟ ꯅꯦꯛꯁ ꯃꯟꯗ ꯑꯩ ꯂꯥꯛꯂꯒ ꯑꯗꯨꯝ ꯏꯕꯥꯅꯤ ꯆꯠꯃꯤꯟꯅꯁꯦ ꯑꯩꯗꯤ ꯀꯔꯤꯁꯨ ꯈꯪꯗꯕꯅꯤꯅ ꯅꯪ ꯒꯥꯏꯗ ꯇꯧꯕꯤꯌꯣ ꯑꯗꯨꯗꯤ ꯎꯝ ꯑꯣ ꯑꯣ ꯑꯠꯁꯥ ꯑꯣ ꯑꯣ ꯑꯣ ꯑꯧ ꯌꯥꯏꯌꯦ ꯑꯗꯨꯁꯨ ꯍꯣꯏ ꯑꯣ ꯑꯣ ꯑꯣ

ꯑꯣ ꯑꯣ ꯍꯣꯏ ꯍꯣꯏ ꯑꯗꯨꯝ ꯅꯈꯣꯏꯒꯤ ꯐꯦꯁꯇꯤꯕꯦꯜꯗ ꯑꯗꯨꯝ ꯇꯥꯕ ꯅꯨꯡꯉꯥꯏꯕ ꯅꯨꯡꯉꯥꯏꯒꯗꯧꯕ ꯃꯥꯟꯕ ꯑꯗꯨꯗꯒꯤ ꯑꯥ ꯍꯣꯏ ꯍꯣꯏ ꯍꯣꯏ ꯑꯥ ꯑꯥ ꯑꯥ ꯑꯥ ꯑꯠꯁꯥ ꯑꯗꯣ ꯑꯩ ꯂꯥꯛꯂꯗꯤ ꯑꯩ ꯂꯥꯛꯈ꯭ꯔꯗꯤ ꯑꯗꯨꯝ ꯅꯈꯣꯏꯗ ꯂꯩꯕ ꯌꯥꯏꯌꯦꯀꯣ ꯐꯥꯏꯕ ꯇꯨ ꯁꯕꯦꯟ ꯗꯦꯁ ꯍꯥꯏꯕ ꯑꯣ ꯍꯣꯏ ꯍꯣꯏ ꯍꯣꯏ ꯍꯣꯏ ꯑꯦ ꯑꯗꯨꯗꯤ ꯌꯥꯝ ꯅꯨꯡꯉꯥꯏꯔꯦ ꯍꯣꯏ ꯍꯣꯏ